ꯌꯥꯝꯅ ꯑꯩꯉꯣꯟꯗ ꯁꯄꯣꯔꯠ ꯄꯤ ꯏꯪꯂꯤꯁꯀꯤꯗꯤ ꯑꯩꯉꯣꯟꯗ ꯌꯥꯝꯅꯁꯨ ꯃꯣꯏꯅ ꯃꯇꯦꯡ ꯇꯧꯕꯤ ꯑꯗꯨꯅ ꯑꯩꯅ ꯏꯪꯂꯤꯁꯁꯦ ꯌꯥꯝꯅꯁꯨ ꯄꯥꯝꯁꯨ ꯄꯥꯝꯖꯩ ꯑꯗꯨꯒ ꯃꯣꯏꯅꯁꯨ ꯑꯩꯉꯣꯟꯗ ꯁꯄꯣꯔꯠ ꯇꯧꯕꯤꯕꯒꯤ ꯑꯩꯅꯁꯨ ꯌꯥꯝꯅ ꯄꯥꯝꯅꯁꯨ ꯑꯗꯨꯝ ꯍꯣꯠꯅꯖꯔꯛꯈꯤ ꯑꯗꯨꯒ ꯁ꯭ꯀꯨꯜꯗ ꯑꯩꯅ ꯌꯥꯝꯅ ꯄꯥꯝꯗꯕ ꯁꯕꯖꯦꯛ ꯍꯥꯏꯔꯒꯗꯤ ꯑꯩꯒꯤ ꯌꯥꯝꯅ ꯑꯩꯅ ꯁꯨꯝ ꯅꯨꯡꯉꯥꯏꯈꯤꯗꯕ ꯁꯕꯖꯦꯛ ꯍꯥꯏꯔꯒꯗꯤ ꯑꯩ ꯃꯦꯠꯁꯁꯤ ꯂꯨꯈꯤꯕ ꯁꯕꯖꯦꯛ ꯍꯥꯏꯔꯒꯗꯤꯀꯣ ꯑꯩ ꯃꯦꯠꯁꯁꯦ ꯌꯥꯝꯅ ꯌꯥꯝꯅ ꯑꯩꯉꯣꯟꯗ ꯑꯂꯨꯕ ꯁꯕꯖꯦꯛ ꯍꯥꯏꯕꯗꯣ ꯑꯣꯏꯈꯤ ꯑꯩ ꯌꯥꯝꯅꯁꯨ ꯋꯥꯈꯤ ꯑꯩ ꯃꯦꯠꯁꯁꯦ ꯌꯥꯝꯅꯁꯨ ꯑꯩ ꯏꯁꯥꯗꯁꯨ ꯍꯩꯁꯨ ꯍꯩꯖꯗꯦ ꯑꯗꯨꯒ ꯍꯩꯇꯕꯅꯔꯁꯨ ꯈꯪꯗꯦ ꯑꯩ ꯃꯦꯠꯁꯁꯦ ꯑꯩ ꯌꯥꯝꯁꯨ ꯄꯥꯝꯁꯨ ꯄꯥꯝꯖꯗꯦ ꯑꯗꯨꯒ ꯑꯩꯒꯤ ꯍꯥꯏꯕꯗꯤ ꯑꯩꯒꯤ ꯐꯦꯃꯦꯂꯤ ꯑꯣꯏꯒꯗ꯭ꯔꯥ ꯀꯔꯤ ꯑꯣꯏꯒꯗ꯭ꯔꯥ ꯃꯣꯏꯅꯁꯨ ꯑꯩꯉꯣꯟꯗ ꯃꯣꯏꯁꯨ ꯃꯦꯠꯁꯁꯤ ꯈꯔ ꯁꯣꯟꯕꯅꯤꯅ ꯃꯣꯏꯁꯨ ꯃꯦꯠꯁꯁꯤ ꯈꯔ ꯇꯕꯅ ꯍꯦꯇꯕꯅ ꯑꯣꯏꯗꯣꯏꯔ ꯑꯗꯨꯅ ꯃꯣꯏꯅꯁꯨ ꯑꯩꯉꯣꯟꯗ ꯌꯥꯝꯅ ꯇꯥꯛꯄꯤꯔꯛꯄꯗꯨꯗꯤ ꯑꯣꯏꯈꯤꯗꯦꯕ ꯃꯦꯠꯁꯁꯦ ꯑꯗꯨꯅ ꯌꯥꯝꯅ ꯑꯩ ꯋꯥꯁꯨ ꯋꯥꯈꯤ ꯃꯦꯠꯁꯁꯤꯗ ꯑꯩꯉꯣꯟꯗ ꯌꯥꯝ ꯂꯨꯕ ꯑꯩꯒ ꯁ꯭ꯀꯨꯜ ꯇꯝꯃꯛꯄꯗ ꯑꯩꯒꯤ ꯈ꯭ꯋꯥꯏꯗꯒꯤ ꯂꯨꯕ ꯁꯕꯖꯦꯛ ꯍꯥꯏꯔꯒꯗꯤ ꯑꯩ ꯃꯦꯠꯁꯇꯣ ꯌꯥꯝꯅ ꯂꯨꯈꯤ ꯌꯥꯝꯅꯁꯨ ꯋꯥꯈꯤ ꯑꯗꯨꯒ ꯑꯩꯒꯤ ꯈ꯭ꯋꯥꯏꯗꯒꯤ ꯍꯥꯏꯕꯗꯤ ꯁ꯭ꯀꯨꯜ ꯃꯇꯝꯗ ꯅꯨꯡꯉꯥꯏꯈꯤꯕ ꯃꯇꯝꯗꯣ ꯍꯥꯏꯔꯒꯗꯤ ꯑꯩ ꯇꯤꯆꯔꯁ ꯗꯦꯒꯤ ꯃꯇꯝꯗ ꯌꯥꯝꯅ ꯅꯨꯡꯉꯥꯏꯈꯤ ꯇꯤꯆꯔꯁ ꯗꯦꯒꯤ ꯅꯨꯃꯤꯠ ꯑꯗ ꯑꯩꯅ ꯏꯃꯥꯟꯅꯕꯤꯁꯤꯡꯒ ꯄꯨꯟꯕ ꯏꯟꯖꯣꯏ ꯇꯧꯈꯤꯕ ꯍꯥꯏꯕꯗꯤ ꯃꯣꯏꯒ ꯆꯥꯃꯤꯟ ꯊꯛꯃꯤꯟꯅꯈꯤꯕ ꯏꯟꯖꯣꯏ ꯇꯧꯈꯤꯕ ꯑꯣꯖꯥꯁꯤꯡꯒꯤ ꯏꯁꯄꯤꯁ ꯄꯤꯕ ꯑꯣꯖꯥꯁꯤꯡꯗ ꯑꯩꯈꯣꯏꯅ ꯒꯤꯐ ꯄꯤꯕꯗ ꯍꯥꯏꯕꯗꯤ ꯃꯣꯏꯅ ꯑꯩꯈꯣꯏꯗ ꯋꯤꯁ ꯄꯤꯕꯤꯕ ꯑꯗꯨꯝꯕ ꯃꯌꯥꯝꯗꯣ ꯌꯥꯝꯅꯁꯨ ꯌꯥꯝꯅꯁꯨ ꯍꯔꯥꯎꯏ ꯌꯥꯝꯅꯁꯨ ꯅꯨꯡꯉꯥꯏꯈꯤ ꯌꯥꯝꯅꯁꯨ ꯅꯨꯡꯉꯥꯏꯕ ꯃꯇꯝꯗꯣ ꯑꯗꯨꯗ ꯑꯣꯏꯈꯤ ꯍꯥꯏꯅ ꯑꯩ ꯍꯥꯏꯅꯤꯡꯏ